ꯑꯩꯈꯣꯏꯒꯤ ꯃꯅꯥꯛꯇ ꯂꯝ ꯀꯣꯏꯕꯁꯤꯡꯅ ꯆꯠꯄ ꯌꯥꯕ ꯅꯠꯇ꯭ꯔꯒ ꯃꯤꯌꯥꯝꯅ ꯇꯧꯕ ꯌꯥꯕ ꯃꯃꯤꯡ ꯂꯩꯕ ꯀꯩꯊꯦꯜꯗꯤ ꯀꯩꯊꯦꯜꯁꯤꯡ ꯑꯗꯨꯗꯤ ꯃꯣꯔꯦ ꯕꯖꯥꯔ ꯈ꯭ꯋꯥꯏꯔꯝꯕꯟ ꯕꯖꯥꯔ ꯊꯧꯕꯥꯜ ꯕꯖꯥꯔ ꯂꯝꯂꯣꯡ ꯕꯖꯥꯔ ꯁꯤꯡꯖꯃꯩ ꯕꯖꯥꯔ ꯄꯥꯎꯅꯥ ꯊꯥꯡꯒꯥꯜ ꯕꯖꯥꯔ ꯕꯤꯁꯦꯝꯄꯨꯔ ꯕꯖꯥꯔ ꯍꯥꯏꯔꯤꯕꯁꯤꯡ ꯑꯁꯤꯅꯤ ꯍꯥꯏꯔꯤꯕ ꯕꯖꯥꯔꯁꯤꯡ ꯑꯁꯤꯗ ꯄꯣꯠ ꯃꯈꯜꯁꯤꯡ ꯁꯨꯅ ꯌꯣꯜꯂꯤ ꯑꯩꯈꯣꯏꯅ ꯄꯥꯝꯕ ꯄꯣꯠ ꯃꯈꯜ ꯈꯨꯗꯤꯡꯃꯛ ꯐꯪꯉꯤ ꯑꯗꯨꯒ ꯄꯣꯠꯀꯤ ꯃꯃꯜꯁꯦ ꯑꯇꯥꯡꯕ ꯄꯣꯠꯁꯨ ꯐꯪꯉꯤ ꯑꯍꯣꯡꯕ ꯄꯣꯠꯁꯨ ꯐꯪꯉꯤ ꯑꯗꯨꯕꯨ ꯑꯇꯥꯡꯕ ꯍꯥꯏꯔꯒꯁꯨ ꯌꯥꯝꯅ ꯀꯥ ꯍꯦꯟꯅ ꯇꯥꯡꯕꯁꯨ ꯑꯣꯏꯗꯦ ꯃꯃꯜꯒ ꯄꯣꯠꯀꯤ ꯀ꯭ꯋꯥꯂꯤꯇꯤ ꯑꯗꯨꯒ ꯑꯗꯨꯝꯃꯛ ꯆꯥꯟꯅꯩ ꯂꯩꯇꯕ ꯑꯗꯨꯝ ꯈꯔ ꯑꯋꯥꯕ ꯍꯥꯏꯕꯗꯤ ꯑꯩꯈꯣꯏꯅ ꯄꯣꯠ ꯃꯃꯜ ꯍꯣꯡꯅ ꯂꯩꯕ ꯄꯥꯝꯖꯕꯁꯤꯡꯒꯤꯁꯨ ꯑꯗꯨꯝ ꯄꯣꯠ ꯐꯪꯅꯤ ꯑꯗꯨꯒ ꯑꯇꯥꯡꯕ ꯄꯥꯝꯕ ꯃꯤꯁꯤꯡꯅ ꯂꯩꯕ ꯌꯥꯕ ꯄꯣꯠꯁꯨ ꯑꯗꯨꯝ ꯐꯪꯉꯤ ꯃꯈꯜ ꯈꯨꯗꯤꯡꯃꯛꯀꯤ ꯄꯣꯠ ꯐꯪꯉꯤ ꯃꯐꯝꯁꯤꯗ ꯄꯣꯠꯀꯤ ꯀ꯭ꯋꯥꯂꯤꯇꯤ ꯌꯦꯡꯕ ꯃꯇꯝꯗ ꯃꯃꯜꯒ ꯌꯦꯡꯅꯔꯨꯕꯗ ꯆꯥꯡꯆꯠꯇ ꯑꯗꯨꯃꯛ ꯑꯐꯕ ꯑꯣꯏ